ꯑꯩꯈꯣꯏꯅ ꯃꯅꯤꯄꯨꯔꯤ ꯂꯣꯟ ꯑꯁꯦ ꯃꯦꯗꯤꯌꯥꯗꯁꯨ ꯃꯦꯗꯤꯌꯥꯗꯁꯨ ꯁꯤꯖꯤꯟꯅꯩ ꯑꯗꯨ ꯑꯣꯏꯅꯃꯛ ꯑꯩꯈꯣꯏꯅ ꯃꯅꯤꯄꯨꯔꯤ ꯂꯣꯟ ꯑꯁꯦ ꯑꯩꯈꯣꯏꯅ ꯑꯦꯛꯖꯥꯝ ꯑꯇꯣꯞ ꯑꯇꯣꯞꯄ ꯑꯦꯛꯖꯥꯝꯒꯨꯝꯕ ꯊꯥꯕ ꯃꯇꯝꯗꯁꯨ ꯑꯩꯈꯣꯏꯒꯤ ꯃꯅꯤꯄꯨꯔ ꯂꯣꯟꯅ ꯊꯥꯕꯁꯨ ꯌꯥꯔꯦ ꯑꯗꯨꯒ ꯊꯥꯕꯒꯤ ꯌꯥꯔꯦ ꯑꯗꯨꯒ ꯑꯩꯈꯣꯏꯅ ꯃꯅꯤꯄꯨꯔꯤ ꯂꯣꯟ ꯑꯁꯦ ꯑꯇꯣꯞ ꯑꯇꯣꯞꯄ ꯃꯐꯝꯁꯤꯡꯗꯁꯨ ꯑꯩꯈꯣꯏ ꯃꯅꯤꯄꯨꯔꯤ ꯂꯣꯟ ꯑꯁꯤꯕꯨ ꯁꯤꯖꯤꯟꯅꯔꯒ ꯄꯥꯎ ꯄꯥꯎ ꯐꯥꯎꯅꯕ ꯄꯥꯎ ꯐꯥꯎꯅꯕꯁꯨ ꯌꯥꯔꯦ